ꯇꯧꯖꯔꯛꯏꯕ ꯑꯩ ꯒꯣꯃꯥ ꯗꯦꯚꯤ ꯍꯥꯏ ꯁ꯭ꯀꯨꯜꯗꯩ ꯄ꯭ꯔꯤꯟꯁꯤꯄꯜ ꯑꯣꯏꯅ ꯂꯩꯖꯕꯅꯦ ꯁꯣꯝ ꯁꯣꯅꯥꯂꯤ ꯅꯠꯇ꯭ꯔꯣ ꯁꯣꯝꯁꯦ ꯀꯩꯗꯧꯔꯒꯦ ꯍꯧꯖꯤꯛꯀꯥꯟꯁꯦ ꯁ꯭ꯀꯨꯜꯁꯤ ꯆꯥꯡ ꯅꯥꯏꯅ ꯀꯥꯗꯕꯔ ꯀꯩꯅꯣꯝ ꯇꯧꯏꯅ ꯌꯨꯝꯗ ꯀꯩꯀꯩ ꯄ꯭ꯔꯣꯕ꯭ꯂꯦꯝ ꯂꯩꯒꯦ ꯑꯅꯥꯕ ꯂꯩ ꯍꯟꯗꯛ ꯁꯦꯁꯟ ꯍꯧꯔꯛꯄꯗꯒꯤ ꯁ꯭ꯀꯨꯜꯁꯦ ꯁꯨꯡꯀꯥ ꯀꯥꯗ꯭ꯔꯦ ꯍꯥꯏꯕꯒ ꯆꯞ ꯃꯥꯟꯅꯩꯅꯦ ꯑꯦꯗꯃꯤꯁꯟ ꯇꯧꯁꯜꯂ ꯈꯛꯇꯪ ꯊꯝꯃꯒ ꯅꯣꯡꯅꯤꯅꯤ ꯀꯥꯔꯝꯃꯒ ꯑꯗꯩ ꯁꯨꯡꯀꯥ ꯀꯥꯗ꯭ꯔꯦ ꯌꯨꯝꯗ ꯀꯩ ꯄꯔꯁꯅꯦꯜ ꯄ꯭ꯔꯣꯕ꯭ꯂꯦꯝꯁꯦ ꯀꯩ ꯑꯣꯏꯗꯣꯏꯅꯣ ꯌꯨꯝꯒꯤ ꯄ꯭ꯔꯣꯕ꯭ꯂꯦꯝꯁꯦ ꯀꯩꯀꯩ ꯍꯥꯏꯗꯤ ꯌꯨꯝꯗ ꯑꯅꯥ ꯑꯌꯦꯛ ꯌꯥꯎꯕ꯭ꯔ ꯅꯠꯇ꯭ꯔꯒ ꯀꯔꯤ ꯑꯣꯏꯒꯦꯕ ꯑꯣ ꯑꯗꯣ ꯀꯩꯑꯕ ꯃꯃꯥ ꯕꯕꯥ ꯂꯩꯇꯕ꯭ꯔ ꯅꯥꯔꯤꯁꯤꯅ ꯀꯅꯥꯅꯣ ꯄꯨꯄꯨ ꯑꯣꯏꯗꯣꯏꯔꯣ ꯕꯨꯕꯣꯛ ꯑꯣꯏꯗꯣꯏꯔꯣ ꯑꯣ ꯑꯗꯣ ꯍꯣꯏ ꯑꯣ ꯍꯣꯏ ꯅꯪ ꯍꯟꯗꯛ ꯇꯦꯟ ꯊꯥꯗꯣꯏꯅꯤꯅ ꯀ꯭ꯂꯥꯁꯇꯣ ꯆꯥꯡ ꯅꯥꯏꯅ ꯌꯥꯎꯍꯟꯅꯤꯡꯏ ꯃꯦꯗꯥꯝꯅ ꯐꯣꯟ ꯇꯧꯔꯛꯏꯁꯦ ꯍꯣꯏ ꯑꯗꯣ ꯅꯪ ꯍꯣꯏ ꯌꯨꯝꯒꯤ ꯄ꯭ꯔꯣꯕ꯭ꯂꯦꯝꯕꯨꯗꯤ ꯂꯩꯌꯦ ꯑꯗꯣ ꯍꯧꯖꯤꯛ ꯅꯣꯏ ꯁꯦꯂꯦꯕꯁꯁꯦ ꯑꯥ ꯌꯧꯁꯟꯈ꯭ꯔꯦ ꯇꯥꯛꯄ ꯅꯣꯏ ꯍꯥꯐ ꯌꯥꯔꯂꯤ ꯌꯧꯁꯜꯂꯛꯑꯕꯅꯤ ꯑꯗꯣ ꯅꯣꯏ ꯈꯟꯅꯔꯣ ꯅꯪ ꯀꯃꯥꯏꯅ ꯐꯨꯒꯠꯀꯅꯤ ꯃꯦꯇ꯭ꯔꯤꯛꯀꯤ ꯄꯩꯈꯥ ꯑꯆꯧꯕ ꯑꯃ ꯂꯩꯁꯦ ꯀꯃꯥꯏ ꯂꯥꯟꯒꯅꯤꯗꯣ ꯅꯪ ꯇꯨꯏꯁꯟ ꯀꯔꯤ ꯀꯔꯥ ꯆꯠꯄ꯭ꯔꯣ ꯑꯣ ꯅꯪꯅ ꯂꯨꯕ ꯀꯩꯑꯕ ꯑꯣ ꯀꯔꯤ ꯁꯕꯖꯦꯛꯀꯤ ꯆꯠꯂꯤꯕ ꯑꯣ ꯑꯇꯣꯞꯄ ꯁꯕꯖꯦꯛꯈꯩꯗꯤ ꯌꯥꯔꯕꯣ ꯅꯪ ꯅꯁꯥ ꯅꯊꯟ ꯄꯥꯖꯔꯗꯤ ꯌꯥꯔꯗ꯭ꯔꯣ ꯅꯣꯠꯁ ꯂꯩꯔꯕꯣ ꯑꯣ ꯍꯣꯏ ꯅꯪꯅ ꯂꯥꯛꯇꯦ ꯍꯥꯏꯔꯁꯨ ꯅꯃꯥꯟꯅꯕ ꯅꯃꯥꯟꯅꯕꯤꯗꯩ ꯅꯣꯠꯁꯇꯨꯗꯤ ꯁꯤꯜꯂꯒꯗꯤ ꯐꯪꯒꯅꯤ ꯑꯗꯣ ꯅꯪ ꯇꯥꯛꯍꯧꯔꯤꯕ ꯂꯦꯛꯆꯔꯗꯣ ꯒ꯭ꯌꯥꯟ ꯇꯥꯗ꯭ꯔꯕꯗꯤ ꯍꯌꯦꯡ ꯄꯩꯈꯥꯗ ꯀꯣꯏꯁꯟꯗꯣ ꯈꯤꯇꯪ ꯂꯩꯔꯒ ꯍꯪꯉꯛꯄꯗ ꯈꯨꯝꯕ ꯉꯝꯃꯣꯏꯗꯤ ꯅꯁꯥꯅ ꯈꯪꯏꯀꯣ ꯑꯗꯣ ꯑꯩꯅ ꯍꯥꯏꯔꯛꯏꯁꯦ ꯑꯩ ꯏꯁꯥꯃꯛꯅ ꯐꯣꯟ ꯇꯧꯔꯛꯏꯁꯦ ꯅꯪꯒꯤ ꯑꯦꯇꯦꯟꯗꯦꯟꯁꯁꯦ ꯀꯌꯥꯝ ꯁꯣꯛꯑꯝꯃꯅꯤ ꯍꯥꯏꯕꯗꯣ ꯈꯜꯂꯣ ꯅꯪꯅ ꯑꯊꯨꯕ ꯃꯇꯝꯗ ꯀ꯭ꯂꯥꯁ ꯌꯥꯎꯕ ꯉꯝꯅꯕ ꯍꯣꯠꯅꯧ ꯂꯥꯛꯄ ꯂꯥꯛꯄ ꯀꯥꯟꯗ ꯃꯃꯥꯔ ꯕꯕꯥꯔ ꯑꯃ ꯄꯣꯔꯛꯎ ꯂꯤꯞ ꯑꯦꯄ꯭ꯂꯤꯀꯦꯁꯟ ꯄꯣꯔꯛꯎ ꯄꯨꯄꯨꯒꯤ ꯅꯥꯔꯒ ꯍꯣꯁꯄꯤꯇꯥꯜ ꯆꯠꯂꯨꯕꯒꯤ ꯆꯦꯗꯨꯁꯨ ꯍꯥꯞꯄꯛꯎ ꯇꯥꯕ ꯅꯠꯇ꯭ꯔꯣ ꯀ꯭ꯂꯥꯁꯇꯣ ꯆꯥꯡ ꯅꯥꯏꯅ ꯌꯥꯎꯅꯕ ꯍꯣꯠꯅꯧ ꯐꯖꯅ ꯇꯥꯛꯑꯕꯅꯤ ꯑꯣꯖꯥꯈꯩꯗꯣ ꯆꯥꯡ ꯅꯥꯏꯌꯨ ꯐꯖꯅ ꯇꯥꯎ ꯀꯣ ꯑꯥ ꯑꯥ ꯊꯝꯃꯒꯦꯀꯣ